ꯁꯥꯟꯅ ꯈꯣꯠꯅꯕꯗ ꯑꯩꯈꯣꯏ ꯃꯥꯏ ꯄꯥꯛꯄ ꯅꯠꯇ꯭ꯔꯒ ꯃꯥꯏꯊꯤꯕ ꯑꯅꯤꯁꯤ ꯀꯃꯥꯏꯅ ꯗꯤꯜ ꯇꯧꯏ ꯍꯥꯏꯕꯀꯥꯟꯗ ꯑꯩꯈꯣꯏ ꯃꯥꯏ ꯄꯥꯛꯄꯒꯤ ꯑꯣꯏꯅꯗꯤ ꯑꯗꯨꯝ ꯃꯌꯥꯝꯅꯁꯨ ꯑꯗꯨꯝ ꯍꯔꯥꯎꯔꯦ ꯏꯃꯨꯡꯒꯤ ꯃꯤꯅꯁꯨ ꯊꯕꯛ ꯑꯃ ꯇꯧꯕꯀꯥꯟꯗ ꯃꯥꯏ ꯄꯥꯛꯑꯝꯅꯤꯅ ꯑꯗꯨꯝ ꯍꯔꯥꯎꯔꯦ ꯑꯁꯤꯗꯗꯤ ꯌꯥꯝ ꯊꯣꯏꯅ ꯀꯩꯅꯣ ꯇꯧꯕꯒꯤ ꯀꯩ ꯍꯥꯏꯅꯤ ꯅꯨꯡꯉꯥꯏꯇꯕ ꯈꯣꯠꯄꯒꯤ ꯂꯩꯇꯔꯦ ꯃꯥꯏ ꯄꯥꯛꯄꯒꯤ ꯑꯣꯏꯔꯕꯅꯤꯅ ꯑꯗꯨꯒ ꯃꯥꯏꯊꯤꯕꯒꯤ ꯇꯧꯔꯛꯀꯥꯟꯗꯗꯤ ꯀꯩ ꯍꯥꯏꯅꯤ ꯁꯤꯗꯗꯤ ꯄꯨꯛꯅꯤꯡ ꯊꯧꯒꯠꯄ ꯑꯃ ꯆꯪꯏ ꯍꯥꯏꯗꯤ ꯊꯕꯛ ꯈꯨꯗꯤꯡꯃꯛꯁꯤ ꯃꯥꯏꯄꯥꯛꯄ ꯈꯨꯗꯤꯡꯃꯛ ꯑꯣꯏꯕ ꯅꯠꯇꯦ ꯃꯥꯏꯊꯤꯕꯁꯦ ꯑꯗꯨꯝ ꯌꯥꯎꯅꯔꯤꯕ ꯉꯛꯇꯅꯤ ꯑꯗꯨꯕꯨ ꯃꯥꯏ ꯊꯤꯔ ꯊꯤꯔꯒ ꯑꯗꯨꯝ ꯃꯥꯏꯄꯥꯛꯄ ꯍꯦꯟꯒꯠꯂꯤ ꯍꯥꯏꯅꯔꯤꯕꯅꯤ ꯑꯗꯨꯅ ꯃꯥꯏꯊꯤꯔꯁꯨ ꯅꯣꯡꯃꯗꯤ ꯁꯣꯏꯗꯅ ꯃꯥꯏꯄꯥꯛꯀꯅꯤ ꯍꯥꯏꯔꯒ ꯁꯥꯟꯅꯒꯗꯕꯅꯤ ꯑꯗꯨꯗꯩ ꯃꯥꯏꯊꯤꯔꯦ ꯍꯥꯏꯗꯅ ꯍꯦꯛꯇ ꯀꯩꯅꯣ ꯇꯧꯔꯣꯏꯗꯝꯅꯤ ꯍꯥꯏꯕꯗꯤ ꯃꯥꯏꯊꯤꯕꯅꯁꯨ ꯍꯦꯟꯅ ꯍꯦꯟꯅ ꯃꯥꯏꯄꯥꯛꯅꯕꯒꯤ ꯍꯦꯟꯅ ꯍꯦꯟꯅ ꯀꯩꯅꯣꯗꯨ ꯁꯥꯟꯅꯕ ꯃꯇꯝꯗ ꯀꯟꯈꯠꯅꯕꯒꯤ ꯃꯊꯧ ꯑꯝꯁꯨ ꯑꯣꯏ ꯍꯥꯏꯕꯗꯤ ꯃꯥꯏꯊꯤꯔꯕꯅꯤꯅ ꯍꯟꯖꯤꯟ ꯍꯟꯖꯤꯟ ꯍꯟꯖꯤꯟ ꯍꯟꯖꯤꯟ ꯑꯣꯟꯅꯕ ꯑꯃ ꯗꯔꯀꯥꯔ ꯑꯣꯏ ꯍꯟꯖꯤꯟ ꯍꯟꯖꯤꯟ ꯍꯟꯖꯤꯟ ꯍꯣꯠꯅꯔꯛꯄ ꯃꯇꯝꯗ ꯅꯪ ꯃꯥꯏꯄꯥꯛꯄꯗꯨꯅ ꯌꯧꯅꯔꯛꯄ ꯃꯇꯝꯗ ꯍꯣꯠꯅꯈꯤꯕ ꯃꯌꯥꯝꯗꯣ ꯂꯦꯝꯅꯗꯤ ꯃꯥꯡꯗꯕꯅꯤꯅ ꯍꯥꯏꯇꯥꯔꯦ ꯅꯪꯅ ꯑꯃꯨꯔꯛ ꯍꯣꯠꯅꯕꯗ ꯃꯥꯏ ꯄꯥꯛꯄꯗꯨꯒ ꯌꯥꯡꯈꯩꯔꯛ ꯍꯣꯠꯅꯕꯗ ꯃꯥꯏꯄꯥꯛꯄꯗꯨꯒ ꯌꯥꯡꯈꯩꯔꯛ ꯍꯣꯠꯅꯔꯒ ꯃꯥꯏꯄꯥꯛꯄꯗꯨꯅ ꯍꯦꯟꯒꯅꯤ ꯍꯥꯏꯅ ꯈꯜꯂꯤ ꯑꯗꯨꯅ ꯃꯥꯏꯊꯤꯕꯁꯤ ꯃꯥꯏꯊꯤ ꯃꯥꯏꯊꯤꯔꯒ ꯃꯥꯏꯊꯤ ꯃꯥꯏꯊꯤꯔꯒ ꯃꯥꯏꯄꯥꯛꯂꯛꯄꯗꯨꯅ ꯍꯦꯟꯅ ꯐꯕꯅꯤ ꯍꯥꯏꯅ ꯑꯩꯅ ꯈꯜꯂꯤ